ꯑꯩꯅ ꯆꯥꯛꯁꯦ ꯑꯗꯨꯝ ꯊꯣꯡꯉꯦꯀꯣ ꯑꯗꯨꯝ ꯊꯣꯡꯕꯁꯦ ꯑꯩꯁꯨ ꯈꯜꯂꯦ ꯆꯥꯛꯁꯦ ꯊꯣꯡ ꯊꯣꯡꯅ ꯆꯥꯛ ꯊꯣꯡꯕꯁꯦ ꯄ꯭ꯔꯣꯐꯦꯁꯟ ꯑꯃ ꯑꯣꯏꯕ ꯌꯥꯕ꯭ꯔꯅ ꯈꯜꯂꯦꯀꯣ ꯑꯩꯅ ꯏꯟꯇꯔꯅꯦꯠꯀꯨꯝꯕ ꯀꯩꯒꯨꯝꯕꯗ ꯌꯦꯡꯕꯀꯥꯟꯗ ꯑꯗꯣ ꯑꯩ ꯄ꯭ꯔꯣꯐꯦꯁꯟ ꯑꯣꯏꯅ ꯁꯦꯝꯖꯩ ꯁꯦꯝꯃꯦ ꯁꯦꯝꯃꯦ ꯍꯥꯏꯕ ꯇꯥꯔꯦ ꯑꯩꯒꯤ ꯌꯨꯇꯨꯕ ꯆꯦꯅꯦꯜ ꯂꯩꯖꯩ ꯃꯦꯔꯦꯠ ꯇꯦꯞ ꯀꯧꯋꯤ ꯑꯗꯨ ꯑꯩ ꯆꯥꯛ ꯊꯣꯡꯕ ꯈꯣꯠꯄ ꯂꯣꯏ ꯊꯥꯒꯠꯂꯤ ꯑꯗꯨꯗ ꯑꯗꯨꯒ ꯏꯁꯥꯅ ꯑꯗꯨꯝ ꯏꯔ ꯈꯣꯠꯂꯒ ꯏꯟꯒ꯭ꯔꯤꯗꯦꯟ ꯃꯥꯒꯤ ꯁꯄ꯭ꯂꯤꯃꯦꯟꯁꯤꯡꯗꯨ ꯂꯣꯏꯅ ꯏꯔꯒ ꯑꯩ ꯊꯥꯒꯠꯂꯤ ꯆꯥꯛ ꯊꯣꯡꯕꯁꯦ ꯄ꯭ꯔꯣꯐꯦꯁꯟ ꯑꯣꯏꯅ ꯁꯦꯝꯕ ꯌꯥꯏ ꯑꯗꯨꯒ ꯑꯩꯅ ꯑꯗꯨ ꯄ꯭ꯔꯣꯐꯦꯁꯟꯗꯣ ꯁꯦꯝꯒꯦꯅ ꯈꯟꯕ ꯀꯥꯟꯗ ꯑꯩꯈꯣꯏꯒꯤ ꯏꯃꯨꯡꯅ ꯑꯩꯈꯣꯏꯒꯤ ꯏꯃꯥꯍꯣꯏ ꯑꯩꯈꯣꯏ ꯑꯩꯈꯣꯏꯒꯤ ꯏꯃꯥ ꯕꯕꯥꯍꯣꯏꯅ ꯑꯣꯏꯁꯨ ꯑꯣꯏꯔꯣꯏꯗꯕꯗ ꯍꯥꯏꯅ ꯃꯣꯏꯅ ꯈꯜꯂꯦꯕꯀꯣ ꯈꯟꯕꯗꯣ ꯃꯈꯣꯏꯗꯤ ꯈꯪꯗꯕꯅꯤ ꯈꯪꯗꯕꯩ ꯇꯧꯔꯤꯅꯤ ꯑꯗꯨꯝ ꯇꯧꯕ ꯍꯧꯔꯀꯥꯟꯗ ꯈꯪꯉꯛꯀꯅꯤꯅ ꯑꯩꯅ ꯑꯗꯨꯝ ꯌꯨꯇꯨꯕ ꯆꯦꯅꯦꯜ ꯍꯥꯡꯉꯦ ꯑꯩ ꯏꯁꯥꯒꯤ ꯑꯗꯨꯗꯨꯒ ꯑꯩ ꯀꯩꯅꯣ ꯊꯣꯡꯕ ꯊꯥꯛꯄꯤ ꯀꯩ ꯑꯗꯨꯁꯤꯡꯗꯣ ꯂꯣꯏꯅ ꯑꯩ ꯏꯟꯒ꯭ꯔꯤꯗꯦꯟꯗꯒꯤ ꯃꯅꯤꯄꯨꯔꯒꯤ ꯀꯜꯆꯔꯒꯤ ꯑꯣꯏꯕ ꯊꯣꯡꯕ ꯑꯗꯒꯤ ꯑꯇꯣꯞꯄ ꯃꯄꯥꯜꯂꯣꯝꯒꯤ ꯁꯝꯅ ꯍꯥꯏꯔꯕꯗ ꯑꯃꯦꯔꯤꯀꯥꯟ ꯄꯥꯏꯒꯨꯝꯕ ꯑꯗꯨꯒ ꯑꯣꯚꯟ ꯁꯤꯖꯤꯟꯅꯔꯒ ꯄꯤꯖꯥꯒꯨꯝꯕ ꯊꯣꯡ ꯕꯦꯛ ꯇꯧꯕ ꯈꯣꯠꯄꯁꯦ ꯑꯩ ꯑꯗꯨꯝ ꯇꯧꯋꯤ ꯑꯗꯨꯒ ꯕꯤꯒꯟꯅꯔ ꯆꯥꯛ ꯊꯣꯡꯕ ꯍꯩꯇ꯭ꯔꯤꯕ ꯀꯥꯡꯒꯨꯁꯤꯡꯁꯦ ꯑꯩꯅ ꯑꯗꯨꯝ ꯌꯦꯡꯉꯒ ꯑꯩꯒꯤ ꯚꯤꯗꯤꯑꯣ ꯑꯗꯨꯝ ꯌꯦꯡꯉꯒ ꯍꯩꯍꯟꯕ ꯑꯗꯨꯒ ꯑꯩ ꯚꯤꯗꯤꯑꯣꯗꯣ ꯌꯦꯡꯉꯒ ꯑꯗꯨꯝ ꯆꯥꯛ ꯊꯣꯡꯕ ꯑꯗꯨꯝ ꯌꯥꯍꯜꯂꯦ ꯑꯗꯨ ꯍꯥꯏꯅꯤꯡ